ꯍꯜꯂꯣ ꯚꯥꯏ ꯍꯌꯦꯡ ꯀꯔꯤ ꯆꯠꯄꯤ ꯔꯤꯚꯔꯗ ꯉꯥ ꯐꯥꯕꯩꯗꯣ ꯀꯃꯥꯏ ꯇꯧꯁꯦꯕ ꯑꯩꯈꯣꯏ ꯅꯪ ꯂꯩꯔꯦ ꯑꯩ ꯂꯩꯔꯦ ꯑꯗꯨ ꯃꯣꯏ ꯑꯥ ꯃꯊꯛꯀꯤ ꯃꯣꯏ ꯑꯍꯨꯝ ꯑꯃꯒ ꯑꯩꯈꯣꯏ ꯃꯉꯥꯗꯤ ꯁꯨꯔꯦ ꯆꯥꯛꯇꯤ ꯑꯥꯗ ꯊꯣꯡꯉ ꯆꯥꯔꯨꯔꯁꯤ ꯀꯩꯅꯣ ꯄꯤꯛꯅꯤꯛꯀꯤ ꯍꯣꯏ ꯑꯗꯨꯁꯨ ꯌꯥꯗ꯭ꯔꯣ ꯌꯥꯏꯅꯦ ꯑꯗꯨꯁꯨ ꯌꯥꯏꯅꯦ ꯑꯦ ꯑꯗꯨ ꯍꯌꯦꯡ ꯅꯪ ꯀꯔꯤ ꯀꯔꯤ ꯄꯨꯗꯣꯏꯅꯣ ꯑꯩꯗꯤ ꯈꯣꯏ ꯄꯨꯔꯅꯤ ꯂꯣꯡ ꯄꯨꯔꯅꯤ ꯅꯪ ꯀꯩꯅꯣ ꯀꯔꯤ ꯀꯔꯤ ꯄꯨꯔꯛꯀꯦ ꯍꯥꯏꯅꯣ ꯅꯣꯏ ꯏꯟ ꯂꯩꯗꯥꯏꯅꯦ ꯑꯗꯣ ꯏꯟ ꯏꯟ ꯏꯟꯁꯨ ꯄꯥꯏꯔꯛꯑꯣ ꯑꯥ ꯑꯗꯨ ꯀꯩꯅꯣ ꯃꯣꯏꯒꯤ ꯑꯣ ꯒꯥꯔꯤꯗꯨꯗꯤꯅꯦ ꯑꯁꯤ ꯃꯊꯛꯀꯤ ꯃꯣꯗꯤꯗꯣ ꯃꯥꯏ ꯒꯥꯔꯤ ꯑꯆꯧꯕꯗꯨꯗ ꯆꯠꯂꯁꯤ ꯈꯪꯗꯦ ꯉꯁꯥꯏ ꯃꯣꯏ ꯍꯥꯏꯔꯛꯄꯗꯤ ꯂꯨꯄꯥ ꯆꯝꯃ꯭ꯔꯤ ꯆꯝꯃ꯭ꯔꯤ ꯈꯥꯏꯅꯁꯦꯗꯤ ꯍꯥꯏꯕꯅꯦ ꯑꯩꯗꯤ ꯑꯗꯨꯝ ꯌꯥꯕ꯭ꯔꯥꯅ ꯈꯜꯂꯦ ꯌꯥꯝꯃꯟꯕ꯭ꯔꯣ ꯆꯥꯝꯃ꯭ꯔꯤ ꯆꯥꯝꯃ꯭ꯔꯤ ꯈꯥꯏꯕꯁꯤ ꯌꯥꯃꯟꯕ꯭ꯔꯥꯕ ꯑꯗꯨꯅꯦ ꯍꯣꯏ ꯒꯥꯔꯤ ꯊꯥꯎꯒ ꯀꯔꯤꯒ ꯑꯗꯨꯝ ꯌꯥꯏꯌꯦꯅ ꯈꯜꯂꯦ ꯑꯩꯗꯤ ꯆꯥꯝꯃꯉꯥꯕꯨ ꯈꯥꯏꯁꯦ ꯍꯥꯏꯔꯤꯕꯅꯤ ꯑꯣ ꯑꯗꯨꯗꯤ ꯍꯣꯔꯦꯟ ꯃꯣꯏꯗꯁꯨ ꯍꯥꯏꯔꯁꯦ ꯍꯥꯏꯗꯤ ꯂꯝꯕꯤ ꯂꯝꯈꯥꯡꯗ ꯀꯔꯤ ꯀꯔꯤ ꯆꯥꯅꯤꯡ ꯊꯛꯅꯤꯡꯕ ꯂꯩꯔꯁꯨ ꯍꯣꯏ ꯐꯔꯦ ꯑꯗꯨꯗꯤ ꯍꯌꯦꯡ ꯄꯨꯅꯤꯉꯥꯏ ꯄꯣꯠ ꯆꯩꯗꯣ ꯅꯪ ꯐꯖꯅ ꯁꯤꯜꯂꯛꯑꯣ ꯑꯩꯁꯨ ꯍꯣꯔꯦꯟ ꯅꯨꯃꯤꯗꯥꯡ ꯄꯦꯀꯤꯡ ꯇꯧꯔ ꯊꯃꯝꯃꯗꯧꯅꯤ ꯑꯣꯀꯦ ꯑꯗꯨꯗꯤ ꯎꯝ ꯑꯗꯨꯗꯤ ꯑꯇꯩꯗꯨ ꯄꯥꯎ ꯐꯥꯎꯅꯈꯤꯁꯦ ꯊꯝꯃꯒꯦ ꯑꯣꯀꯦ ꯁꯤ ꯌꯨ ꯇꯨꯃꯣꯔꯣ